ꯑꯩꯈꯣꯏꯒꯤ ꯁꯤ ꯃꯣꯔꯦꯗ ꯏꯔꯥꯡꯒꯤ ꯐꯤꯚꯝꯁꯦ ꯍꯧꯖꯤꯛ ꯀꯔꯤ ꯀꯔꯤ ꯀꯃꯥꯏꯅ ꯀꯃꯥꯏꯅ ꯂꯩꯔꯤꯒꯦ ꯍꯧꯖꯤꯛꯁꯦ ꯈꯤꯇꯪ ꯍꯥꯏꯕꯤꯕ ꯌꯥꯒꯗ꯭ꯔꯥ

ꯑꯗꯣ ꯃꯣꯔꯦꯗꯒꯤ ꯑꯈꯣꯏꯒꯤ ꯄꯣꯠꯆꯩ ꯂꯩꯕꯒꯤ ꯈꯨꯗꯣꯡꯆꯥꯕꯁꯦ ꯃꯁꯤ ꯀꯃꯥꯏꯅ ꯍꯧꯖꯤꯛꯀꯤ ꯑꯣꯏꯅ ꯌꯥꯒꯗ꯭ꯔꯥ ꯅꯠꯇ꯭ꯔꯒꯅ ꯀꯔꯤ ꯐꯤꯚꯝꯗ ꯂꯩꯔꯤꯕꯒꯦ ꯍꯥꯏꯕꯗꯣ ꯈꯤꯇꯪ ꯍꯥꯏꯕꯤꯔꯛꯄ ꯌꯥꯒꯗ꯭ꯔꯥ ꯑꯣ ꯑꯗꯨꯒꯤ ꯈꯨꯗꯣꯡꯆꯥꯕꯁꯦ ꯀꯔꯝꯕ ꯃꯇꯝꯗ ꯂꯩꯗꯧ ꯃꯥꯟꯕꯒꯦ ꯍꯥꯏꯕꯗꯨꯁꯨꯨ ꯈꯤꯇꯪ ꯊꯝꯕꯤꯌꯣ ꯑꯣ ꯑꯣ ꯑꯞꯗꯦꯠ ꯑꯞꯗꯦꯠ ꯄꯤꯕꯤꯔꯛꯄ ꯌꯥꯔꯒꯗꯤ